ꯑꯣ ꯑꯩ ꯀꯩꯅꯣꯅꯦ

ꯑꯥꯎ ꯃꯥꯅꯦ ꯐꯣꯟ ꯇꯧꯔꯛꯑꯝꯃꯦ ꯑꯗꯣ ꯍꯜꯂꯒ ꯑꯩꯅ ꯇꯧꯖꯔꯛꯄ

ꯑꯣ ꯇꯧꯋꯦ ꯑꯩꯈꯣꯏꯁꯦ ꯌꯦꯟ ꯀꯩꯅꯣꯗꯩ ꯌꯦꯟ ꯃꯆꯥꯗꯒꯤ ꯁꯨꯅ ꯂꯣꯈꯠꯂꯒ ꯌꯥꯝ ꯆꯥꯎꯅ ꯑꯗꯨꯝ ꯐꯥꯔꯝ ꯇꯧꯖꯩ ꯑꯗꯣ ꯌꯦꯟꯁꯤ ꯃꯆꯥꯗꯒꯤ ꯁꯦꯝꯒꯠꯄ ꯍꯧꯕꯅꯦ ꯑꯩꯈꯣꯏ ꯍꯤꯗꯥꯛ ꯂꯥꯡꯊꯛ ꯑꯇꯩꯇꯩ ꯑꯇꯣꯞꯄꯁꯤꯡ ꯃꯔꯝ ꯆꯥꯅ ꯑꯗꯨꯝ ꯇꯧꯕꯅꯤ ꯍꯥꯏꯇꯥꯔꯦꯅꯦ ꯑꯩꯈꯣꯏꯒꯤ ꯌꯦꯟꯁꯤ ꯅꯥꯔꯛ ꯌꯦꯛꯂꯛꯇꯅꯕ ꯐꯖꯅ ꯑꯗꯒꯤ ꯑꯩꯈꯣꯏ ꯃꯤꯑꯣꯏꯕꯅ ꯍꯌꯦꯡ ꯆꯥꯕꯗꯁꯨ ꯍꯛꯆꯥꯡ ꯁꯣꯛꯇꯅꯕꯒꯤ ꯃꯑꯣꯡꯗ ꯌꯥꯝ ꯀꯨꯞꯄ ꯃꯨꯟꯅ ꯌꯦꯡꯉꯒ ꯀꯩꯅꯣ ꯇꯧꯋꯤ ꯑꯩꯈꯣꯏ ꯂꯣꯏꯖꯩ ꯑꯗꯣ ꯁꯣꯝꯒꯤꯁꯦ ꯌꯦꯟ ꯂꯧꯕꯤꯗꯣꯏꯔꯥ ꯑꯩꯈꯣꯏꯒꯤꯁꯤ ꯀꯤꯂꯣ ꯑꯅꯤꯗꯒꯤ ꯍꯧꯔꯒ ꯀꯤꯂꯣ ꯃꯉꯥ ꯇꯥꯕꯐꯥꯎ ꯌꯥꯎꯔꯤꯀꯣ ꯑꯗꯣ ꯀꯤꯂꯣ ꯃꯉꯥ ꯇꯥꯕꯁꯤꯅ ꯌꯥꯝꯅ ꯌꯥꯝꯅꯕꯨꯗꯤ ꯑꯣꯏꯗꯦ ꯑꯗꯨꯒ ꯑꯅꯤꯒ ꯑꯍꯨꯝꯒ ꯁꯤꯒꯤ ꯃꯊꯛ ꯑꯝꯈꯩꯗꯤ ꯑꯗꯨꯝ ꯑꯌꯥꯝꯕ ꯑꯣꯏ ꯌꯦꯟ ꯌꯦꯟꯁꯤ ꯃꯌꯥꯝꯃ ꯑꯗꯨꯝ ꯌꯦꯟꯁꯤ ꯕꯣꯏꯂꯔꯁꯨ ꯂꯩ ꯀꯣꯏꯂꯔꯁꯨ ꯂꯩ ꯑꯗꯣ ꯑꯗꯨꯇ ꯅꯠꯇꯅꯁꯨ ꯑꯩꯈꯣꯏ ꯉꯥꯅꯨꯗꯁꯨ ꯈꯔ ꯂꯩꯀꯣ ꯉꯥꯅꯨꯗꯁꯨ ꯑꯩꯈꯣꯏ ꯃꯩꯇꯩ ꯌꯦꯟꯁꯨ ꯂꯩ ꯑꯣꯗꯔ

ꯗꯤꯁꯀꯥꯎꯟ ꯑꯗꯨꯝ ꯑꯩꯈꯣꯏ ꯈꯔ ꯌꯥꯝꯅ ꯂꯧꯖꯕ ꯑꯣꯏꯇꯥꯔꯒꯗꯤ ꯑꯩꯈꯣꯏꯅ ꯍꯥꯏꯗꯤ ꯃꯌꯥꯝꯒꯤ ꯄꯤꯅꯔꯤꯕ ꯔꯦꯠꯇꯨꯗꯒꯤꯁꯨ ꯑꯩꯈꯣꯏ ꯑꯗꯨꯝ ꯗꯤꯁꯀꯥꯎꯟ ꯄꯤꯖꯒꯅꯤ ꯑꯗꯒꯤ ꯍꯦꯟꯇꯛ ꯍꯥꯏꯇꯥꯔꯦ ꯌꯥꯝꯅ ꯀꯥ ꯍꯦꯟꯅ ꯗꯤꯁꯀꯥꯎꯟ ꯀꯥ ꯍꯦꯟꯕꯗ ꯑꯩꯈꯣꯏꯒꯤ ꯂꯩꯔꯤꯕ ꯔꯦꯠꯇꯨꯗꯒꯤ ꯀꯥ ꯍꯦꯟꯕꯗꯤ ꯑꯩꯈꯣꯏ ꯉꯝꯖꯔꯣꯏ ꯉꯝꯖꯔꯣꯏ ꯍꯥꯏꯗꯤ ꯑꯩꯈꯣꯏꯒꯤꯁꯨ ꯃꯁꯤꯅ ꯀꯥꯔꯕꯥꯔ ꯍꯧꯗꯣꯛꯆꯔꯒ ꯑꯩꯈꯣꯏꯒꯤꯁꯨ ꯀꯥꯔꯕꯥꯔ ꯑꯃ ꯑꯣꯏꯅ ꯇꯧꯕꯅꯤꯅ ꯌꯥꯝꯅ ꯀꯥ ꯍꯦꯟꯅ ꯀꯩꯅꯣ ꯇꯧꯕꯗꯤ ꯉꯝꯖꯗꯦ ꯑꯗꯨꯕꯨ ꯑꯩꯈꯣꯏ ꯃꯌꯥꯝꯗꯨꯗꯒꯤ ꯃꯌꯥꯝ ꯆꯠꯅꯔꯤꯕ ꯔꯦꯠꯇꯨꯗꯒꯤ ꯈꯔ ꯍꯦꯟꯇꯛꯇꯤ ꯑꯗꯨꯝ ꯗꯤꯁꯀꯥꯎꯟ ꯂꯩꯖꯒꯅꯤ ꯍꯥꯏꯅ ꯊꯝꯖꯒꯦ

ꯑꯣ ꯐꯪꯒꯅꯤ ꯐꯪꯒꯅꯤ ꯌꯦꯟ ꯑꯩꯈꯣꯏ ꯑꯩꯈꯣꯏꯁꯤꯗ ꯌꯦꯟ ꯏꯁꯇꯣꯛꯇ ꯑꯗꯨꯝ ꯂꯩꯖꯩ ꯃꯌꯥꯝ ꯈꯨꯗꯛꯇ ꯑꯗꯨꯝ ꯑꯣꯔꯗꯔ ꯑꯇꯣꯞ ꯑꯇꯣꯞꯄ ꯃꯤꯁꯨ ꯑꯗꯨꯝ ꯑꯣꯔꯗꯔ ꯂꯥꯛꯏ ꯑꯗꯣ ꯑꯗꯨꯒꯤ ꯃꯇꯨꯡ ꯏꯟꯅ ꯑꯩꯈꯣꯏ ꯁꯣꯏꯗꯅꯉꯥꯏꯒꯤꯗꯃꯛꯇ ꯑꯩꯈꯣꯏꯒꯤ ꯌꯦꯟꯁꯤ ꯐꯥꯔꯝꯁꯤ ꯌꯥꯝ ꯆꯥꯎꯅ ꯇꯧꯔꯒ ꯃꯌꯥꯝꯒꯤ ꯋꯠꯇꯅꯉꯥꯏꯒꯤ ꯑꯣꯔꯗꯔ ꯂꯥꯛꯄꯗ ꯈꯨꯗꯣꯡ ꯆꯥꯕ ꯂꯩꯅꯉꯥꯏꯒꯤꯗꯃꯛꯇ ꯑꯩꯈꯣꯏ ꯍꯥꯏꯗꯤ ꯑꯣꯔꯗꯔ ꯂꯥꯛꯄ ꯈꯨꯗꯤꯡꯒꯤ ꯗꯤꯁꯀꯥꯎꯟꯁꯨ ꯑꯗꯨꯝ ꯃꯔꯝ ꯆꯥꯅꯁꯨ ꯊꯝꯖꯩ ꯑꯗꯨꯒꯤ ꯃꯇꯨꯡ ꯏꯟꯅ ꯌꯦꯟꯁꯦ ꯃꯔꯥꯡ ꯀꯥꯏꯅ ꯑꯗꯨꯝ ꯊꯝꯃꯦ ꯍꯥꯏꯇꯥꯔꯦ ꯑꯗꯨꯒ ꯍꯣꯔꯦꯟ ꯂꯥꯛꯄꯤꯒꯗꯕ ꯑꯣꯏꯇꯥꯔꯒꯗꯤ ꯑꯩꯈꯣꯏꯒꯤ ꯁꯣꯝꯅ ꯇꯥꯏꯃꯤꯡ ꯑꯃ ꯄꯤꯕꯤꯔꯛꯑꯣ ꯄꯨꯡ ꯑꯃꯗꯒꯤꯅ ꯑꯅꯤ ꯐꯥꯎꯕꯒꯤ ꯃꯔꯛꯁꯦ ꯁꯤꯁꯤꯗ ꯑꯣꯏꯅ ꯂꯥꯛꯄꯤꯔꯣ ꯑꯇꯩ ꯑꯣꯔꯗꯔ ꯂꯥꯛꯄꯁꯤꯡ ꯍꯥꯏꯇꯥꯔꯦ ꯑꯇꯣꯞꯄ ꯑꯇꯩ ꯑꯇꯩꯁꯨ ꯂꯥꯛꯄ ꯂꯩꯕꯅꯤꯅ ꯃꯤ ꯌꯥꯝ ꯆꯤꯜꯂꯤ ꯍꯥꯏꯕꯇꯥꯔꯦ ꯑꯣ ꯌꯥꯝ ꯅꯨꯡꯉꯥꯏꯖꯔꯦ ꯑꯗꯨꯗꯤ ꯑꯣ ꯍꯣꯔꯦꯟ ꯂꯥꯛꯄꯤꯔꯣ ꯑꯗꯨꯗꯤ ꯑꯩ ꯊꯝꯖꯔꯒꯦꯀꯣ